ꯃꯥꯔꯁꯦꯜ ꯑꯥꯔꯠ ꯇꯝꯕ ꯃꯤꯅ ꯈ꯭ꯋꯥꯏꯗꯒꯤ ꯅꯨꯡꯉꯥꯏꯕ ꯍꯥꯏꯕꯁꯦ ꯀꯔꯤꯅꯣ ꯍꯥꯏꯕ ꯃꯇꯝꯗ ꯃꯣꯏꯒꯤ ꯕꯣꯗꯤꯁꯤꯡꯁꯤ ꯂꯣꯏꯅꯃꯛ ꯐꯤꯠꯇ ꯂꯩꯒꯅꯤ ꯍꯛꯆꯥꯡꯁꯤꯡꯁꯤ ꯐꯤꯠꯇ ꯂꯩꯕ ꯃꯇꯝꯗ ꯍꯦꯟꯅ ꯅꯣꯏꯕꯗ ꯅꯨꯡꯉꯥꯏꯕ ꯐꯥꯎꯜꯂꯤ ꯀꯔꯤꯒꯤꯅꯣ ꯍꯥꯏꯕ ꯃꯇꯝꯗ ꯍꯛꯆꯥꯡꯁꯦ ꯂꯨꯝꯂꯒ ꯂꯩꯕꯁꯤꯡꯁꯦ ꯌꯥꯡꯍꯜꯂꯦ ꯍꯛꯆꯥꯡꯁꯤꯡꯁꯨ ꯌꯥꯡꯉꯛꯄ ꯃꯇꯝꯗ ꯑꯩꯈꯣꯏꯅ ꯊꯕꯛ ꯇꯧꯕ ꯃꯇꯝꯗ ꯍꯦꯟꯅ ꯍꯦꯟꯅ ꯅꯨꯡꯉꯥꯏꯕ ꯐꯥꯎꯍꯜꯂꯤ ꯑꯗꯨꯒꯤ ꯃꯣꯏꯒꯤ ꯃꯥꯔꯁꯦꯜ ꯑꯥꯔꯠ ꯇꯝꯕ ꯃꯤꯁꯤꯡꯗꯤ ꯍꯛꯆꯥꯡꯗꯣ ꯌꯥꯡꯈ꯭ꯔꯕꯅꯤꯅ ꯃꯣꯏꯉꯣꯟꯗꯁꯨ ꯂꯣꯏꯅꯃꯛ ꯋꯥꯈꯜꯗꯁꯨ ꯂꯣꯏꯅꯃꯛꯇ ꯌꯥꯝꯅ ꯅꯨꯡꯉꯥꯏꯍꯜꯂꯤ ꯑꯗꯨꯒꯤ ꯃꯔꯝ ꯑꯣꯏꯔꯒ ꯃꯣꯏꯅ ꯃꯥꯔꯁꯦꯜ ꯑꯥꯔꯠ ꯇꯝꯕ ꯃꯇꯝꯗ ꯃꯣꯏꯒꯤ ꯕꯣꯗꯤꯁꯤꯡꯁꯤ ꯂꯣꯏꯅꯃꯛ ꯐꯤꯠꯇ ꯂꯩꯒꯅꯤ ꯐꯤꯠꯇ ꯂꯩꯒꯅꯤ ꯀꯔꯤꯒꯤꯅꯣ ꯍꯥꯏꯕ ꯃꯇꯝꯗ ꯃꯣꯏꯒꯤ ꯕꯣꯗꯤꯁꯤꯡꯁꯤ ꯐꯤꯠꯇ ꯂꯩꯕ ꯃꯇꯝꯗ ꯃꯥꯔꯁꯦꯜ ꯑꯥꯔꯠ ꯇꯝꯕ ꯃꯇꯝꯗ ꯃꯣꯏꯒꯤ ꯑꯣꯖꯥꯅ ꯇꯝꯕꯤꯕ ꯃꯇꯝꯗ ꯃꯣꯏꯅ ꯐꯖꯅ ꯑꯦꯛꯇꯤꯡꯁꯤꯡꯁꯤ ꯃꯣꯏꯅ ꯏꯁꯇꯦꯞꯁꯤꯡꯁꯤ ꯃꯣꯏꯅ ꯐꯖꯅ ꯇꯧꯕ ꯐꯣꯂꯣ ꯇꯧꯕ ꯉꯝꯒꯅꯤ ꯀꯔꯤꯒꯨꯝꯕ ꯃꯣꯏꯒꯤ ꯍꯛꯆꯥꯡꯁꯤꯡꯁꯤ ꯐꯤꯠ ꯂꯩꯇ꯭ꯔꯗꯤ ꯐꯤꯠ ꯑꯣꯏꯗ꯭ꯔꯗꯤ ꯑꯗꯨꯒꯤ ꯃꯣꯏꯒꯤ ꯑꯣꯖꯥꯅ ꯍꯥꯏꯕ ꯃꯇꯨꯡ ꯏꯟꯅ ꯃꯣꯏꯁꯤꯡꯁꯦ ꯇꯧꯕ ꯉꯝꯃꯣꯏ ꯑꯦꯅꯤ ꯏꯁꯇꯦꯞ ꯀꯔꯤ ꯇꯧꯕ ꯃꯇꯝꯗ ꯆꯣꯡꯉꯨ ꯍꯥꯏꯕ ꯃꯇꯝꯗ ꯍꯛꯆꯥꯡꯁꯤꯡ ꯅꯣꯏꯕ ꯃꯤꯁꯤꯡꯗ ꯍꯦꯟꯅ ꯋꯥꯔꯛꯀꯅꯤ ꯑꯗꯨꯒꯤ ꯃꯔꯝ ꯑꯣꯏꯔꯒ ꯍꯛꯆꯥꯡ ꯐꯤꯠꯇ ꯂꯩꯕ ꯃꯤꯁꯤꯡꯗꯤ ꯂꯣꯏꯅꯃꯛ ꯃꯣꯏꯒꯤ ꯍꯥꯏꯕ ꯈꯨꯗꯤꯡ ꯃꯣꯏꯒꯤ ꯍꯛꯆꯥꯡꯁꯤꯡꯁꯤ ꯂꯥꯏꯅ ꯅꯨꯡꯉꯥꯏꯅ ꯇꯧꯕ ꯉꯝꯒꯅꯤ ꯑꯗꯨꯅ ꯃꯥꯔꯁꯦꯜ ꯑꯥꯔꯠ ꯁꯥꯟꯅꯕ ꯃꯤꯁꯤꯡꯗꯤ ꯑꯌꯥꯝꯕ ꯃꯇꯝꯗ ꯃꯣꯏꯁꯤꯡꯁꯤ ꯂꯣꯏꯅꯃꯛ ꯕꯣꯗꯤꯁꯤꯡꯁꯤ ꯐꯤꯠꯇ ꯂꯣꯏꯅ ꯂꯩꯅꯩ ꯑꯗꯨꯒ ꯃꯣꯏꯅ ꯃꯥꯔꯁꯦꯜ ꯑꯥꯔꯠ ꯇꯝꯕ ꯃꯇꯝꯗ ꯃꯣꯏꯉꯣꯟꯗ ꯀꯥꯅꯕ ꯄꯤꯕꯁꯤ ꯀꯔꯤꯅꯣ ꯍꯥꯏꯕ ꯃꯇꯝꯗꯗꯤ ꯃꯣꯏꯅ ꯌꯦꯛꯅꯕ ꯃꯤꯁꯤꯡ ꯊꯦꯡꯅꯕ ꯃꯇꯝꯗ ꯃꯣꯏꯅ ꯃꯣꯏꯒꯤ ꯃꯁꯥꯁꯤꯡ ꯃꯣꯏ ꯃꯊꯟꯇ ꯃꯣꯏꯅ ꯉꯥꯛꯄ ꯉꯝꯒꯅꯤ ꯑꯗꯨꯅ ꯃꯣꯏꯅ ꯊꯕꯛ ꯆꯠꯄ ꯃꯇꯝꯗ ꯅꯠꯇ꯭ꯔꯒ ꯃꯣꯏꯅ ꯑꯦꯅꯤꯋꯦꯌꯥꯔ ꯑꯇꯣꯞꯄ ꯂꯝꯗ ꯆꯠꯄ ꯃꯇꯝ ꯀꯔꯤꯒꯨꯝꯕ ꯍꯨꯔꯥꯟꯕ ꯑꯣꯏꯒꯦꯔ ꯅꯠꯇ꯭ꯔꯒ ꯃꯣꯏꯒꯤ ꯐꯠꯇꯕ ꯃꯤ ꯑꯣꯏꯒꯦꯔ ꯃꯣꯏꯉꯣꯟꯗ ꯑꯦꯇꯦꯛ ꯍꯥꯏꯅ ꯑꯦꯇꯦꯛ ꯇꯧꯕ ꯂꯥꯛꯄ ꯃꯇꯝꯗꯗꯤ ꯃꯣꯏ ꯃꯁꯥꯅ ꯃꯥꯔꯁꯦꯜ ꯑꯥꯔꯠ ꯇꯝꯂꯒ ꯐꯤꯠ ꯑꯣꯏꯈ꯭ꯔꯕꯅꯤꯅ ꯃꯣꯏꯒꯤ ꯃꯁꯥꯁꯤꯡꯁꯤ ꯃꯣꯏꯅ ꯂꯥꯛꯄ ꯃꯇꯝꯗ ꯃꯣꯏꯅ ꯃꯤꯒꯤ ꯍꯛꯆꯥꯡꯁꯤꯡ ꯂꯣꯏꯅꯃꯛ ꯃꯣꯏꯒꯤ ꯃꯁꯥꯁꯤꯡ ꯁꯣꯛꯇꯅꯕ ꯃꯣꯏꯅ ꯄ꯭ꯔꯣꯇꯦꯛ ꯇꯧꯕ ꯉꯝꯒꯅꯤ ꯑꯗꯨꯒ ꯃꯣꯏꯅ ꯃꯥꯔꯁꯦꯜ ꯑꯥꯔꯠ ꯇꯝꯕ ꯃꯤꯁꯤꯡꯅ ꯀꯔꯤꯒꯨꯝꯕ ꯃꯣꯏꯒꯤ ꯋꯥꯔꯝ ꯑꯞ ꯑꯣꯏꯅ ꯅꯠꯇ꯭ꯔꯒ ꯕꯣꯜꯒꯨꯝꯕ ꯐꯨꯠꯕꯣꯜ ꯑꯣꯏꯒꯦꯔ ꯕꯣꯂꯤꯕꯣꯜ ꯅꯠꯇ꯭ꯔꯒ ꯁꯦꯄꯛ ꯇꯥꯀ꯭ꯔꯣ ꯁꯥꯟꯅꯕ ꯆꯠꯄ ꯃꯇꯝꯗ ꯃꯣꯏꯒꯤ ꯍꯛꯆꯥꯡꯁꯤꯡꯁꯦ ꯃꯣꯏꯉꯣꯟꯗ ꯍꯛꯆꯥꯡꯁꯦ ꯌꯥꯝ ꯌꯥꯡꯈ꯭ꯔꯕꯅꯤꯅ ꯃꯣꯏꯉꯣꯟꯗ ꯍꯛꯆꯥꯡꯁꯤꯡꯁꯦ ꯌꯥꯝꯅ ꯐ꯭ꯔꯤ ꯑꯣꯏꯒꯅꯤ ꯆꯦꯟꯕ ꯃꯇꯝꯗꯁꯨ ꯃꯉꯣꯟꯗ ꯍꯦꯟꯅ ꯅꯨꯡꯉꯥꯏꯒꯅꯤ ꯃꯣꯏꯗꯤ ꯀꯔꯤꯒꯤꯅꯣ ꯍꯥꯏꯕ ꯃꯇꯝꯒꯤ ꯍꯛꯆꯥꯡꯁꯦ ꯐ꯭ꯔꯤ ꯑꯣꯏꯈ꯭ꯔꯦ ꯌꯥꯝꯅ ꯐꯤꯠ ꯑꯣꯏꯈ꯭ꯔꯕꯅꯤꯅ ꯐꯤꯠ ꯑꯣꯏꯕ ꯃꯇꯝꯗ ꯍꯛꯆꯥꯡꯁꯦ ꯑꯦꯅꯤ ꯊꯕꯛ ꯇꯧꯕ ꯃꯇꯝꯗ ꯅꯪꯅ ꯍꯛꯆꯥꯡꯁꯦ ꯂꯥꯏꯅ ꯅꯨꯡꯉꯥꯏꯅ ꯇꯧꯕ ꯉꯝꯒꯅꯤ ꯑꯗꯨꯒ ꯃꯥꯔꯁꯦꯜ ꯑꯥꯔꯠ ꯇꯝꯕ ꯃꯤꯁꯤꯡꯗꯤ ꯃꯣꯏꯒꯤ ꯃꯦꯟꯇꯦꯜꯂꯤ ꯑꯗꯨꯒ ꯐꯤꯖꯤꯂꯤꯁꯤꯡꯁꯤ ꯌꯥꯝꯅ ꯀꯜꯂꯤ ꯌꯥꯝꯅ ꯁꯥꯔꯞ ꯑꯣꯏ ꯕ꯭ꯔꯦꯟꯁꯤꯡꯁꯤ ꯌꯥꯝꯅ ꯃꯦꯝꯣꯔꯤꯁꯦ ꯌꯥꯝꯅ ꯌꯥꯝꯅ ꯐꯩ ꯀꯔꯤꯒꯤꯅꯣ ꯍꯥꯏꯕ ꯃꯇꯝꯗ ꯃꯣꯏꯅ ꯇꯝꯕ ꯃꯇꯝꯗ ꯐꯤꯖꯤꯀꯦꯜꯂꯤ ꯉꯥꯛꯇ ꯐꯍꯟꯕ ꯌꯥꯗꯦ ꯅꯪꯅ ꯃꯣꯏꯒꯤ ꯃꯥꯔꯁꯦꯜ ꯑꯥꯔꯠ ꯇꯝꯕ ꯃꯤꯁꯤꯡꯗꯤ ꯃꯦꯟꯇꯦꯜꯂꯤ ꯑꯗꯨꯒ ꯐꯤꯖꯤꯀꯦꯜꯂꯤꯁꯤꯡꯁꯤ ꯂꯣꯏꯅꯃꯛ ꯐꯤꯠ ꯑꯣꯏꯅ ꯂꯩ ꯃꯦꯟꯇꯦꯜꯂꯤꯁꯤꯅ ꯀꯔꯤꯒꯤꯅꯣ ꯍꯥꯏꯕ ꯃꯇꯝꯗꯤ ꯃꯣꯏꯅ ꯀꯔꯤꯒꯨꯝꯕ ꯑꯇꯣꯞꯄ ꯃꯤꯁꯤꯡꯅ ꯑꯦꯇꯦꯛ ꯇꯧꯔꯛꯄ ꯃꯇꯝꯗ ꯃꯣꯏꯒꯤ ꯃꯁꯥꯅ ꯃꯥꯅ ꯃꯉꯣꯟꯗ ꯅꯠꯇ꯭ꯔꯒ ꯃꯉꯣꯟꯗ ꯑꯦꯇꯦꯛ ꯇꯧꯔꯛꯄ ꯅꯠꯇ꯭ꯔꯒ ꯃꯉꯣꯟꯗ ꯊꯤꯜꯂꯤꯕ ꯊꯥꯡꯁꯤꯅ ꯀꯃꯥꯏꯅ ꯊꯤꯟꯒꯅꯤ ꯑꯩ ꯀꯃꯥꯏꯅ ꯄ꯭ꯔꯣꯇꯦꯛ ꯇꯧꯒꯅꯤ ꯍꯥꯏꯕꯁꯤ ꯃꯣꯏꯉꯣꯟꯗ ꯃꯦꯟꯇꯦꯜꯂꯤꯁꯤꯡꯁꯤ ꯂꯣꯏꯅꯃꯛ ꯁꯔꯞ ꯑꯣꯏꯍꯜꯂꯤ ꯑꯗꯨꯒ ꯃꯦꯟꯇꯦꯜꯂꯤꯁꯤꯡ ꯁꯔꯞ ꯑꯣꯏꯔꯒ ꯀꯔꯤꯒꯨꯝꯕ ꯃꯥꯅ ꯊꯤꯟꯕ ꯃꯇꯝ ꯐꯤꯖꯤꯀꯦꯜꯂꯤꯁꯤꯡꯁꯨ ꯃꯣꯏꯁꯨ ꯌꯥꯝꯅ ꯐꯍꯜꯂꯤ ꯀꯔꯤꯒꯨꯝꯕ ꯃꯉꯣꯟꯗꯒꯤ ꯃꯤ ꯅꯠꯇ꯭ꯔꯒ ꯍꯦꯟꯅ ꯃꯤ ꯑꯆꯧꯕꯁꯤꯡꯁꯤꯅ ꯑꯦꯇꯦꯛ ꯇꯧꯕ ꯃꯇꯝꯗ ꯃꯥꯔꯁꯦꯜ ꯑꯥꯔꯠ ꯁꯥꯟꯅꯕ ꯃꯤꯁꯤꯡꯅ ꯃꯥꯒꯤ ꯃꯦꯟꯇꯦꯜꯂꯤꯁꯤꯡ ꯁꯤꯖꯤꯟꯅꯕ ꯌꯥꯝꯅ ꯃꯔꯨꯑꯣꯏ ꯐꯤꯖꯤꯀꯦꯜꯂꯤ ꯃꯥꯅ ꯐꯈ꯭ꯔꯗꯤ ꯃꯉꯣꯟꯗ ꯃꯦꯟꯇꯦꯜꯂꯤ ꯃꯦꯟꯇꯦꯜꯂꯤꯁꯤꯅ ꯃꯉꯣꯟꯗ ꯀꯥꯅꯍꯟꯕ ꯇꯥꯏ ꯑꯗꯨꯒ ꯂꯤꯁꯤꯅꯤꯡ ꯇꯥꯕ ꯃꯇꯝ ꯃꯥꯔꯁꯦꯜ ꯑꯥꯔꯠꯁꯤꯡꯁꯤ ꯁꯥꯟꯅꯕ ꯃꯤꯁꯤꯡꯗꯤ ꯂꯤꯁꯤꯅꯤꯡ ꯄꯥꯔꯠꯅꯔꯗ ꯇꯥꯕꯒꯤ ꯃꯣꯏꯉꯣꯟꯗ ꯌꯥꯝꯅ ꯅꯥꯁꯤꯡ ꯌꯥꯝꯅ ꯁꯤꯡꯍꯜꯂꯤ ꯀꯔꯤꯒꯤ ꯁꯤꯡꯍꯟꯕ꯭ꯔꯣ ꯍꯥꯏꯕ ꯃꯇꯝꯗꯤ ꯀꯔꯤꯒꯨꯝꯕ ꯃꯣꯏꯅ ꯇꯨꯝꯕ ꯃꯇꯝꯗ ꯅꯠꯇ꯭ꯔꯒ ꯌꯦꯛꯅꯕ ꯃꯤꯅ ꯂꯥꯛꯄ ꯃꯇꯝꯗ ꯃꯥꯉꯣꯟꯗ ꯃꯥꯉꯣꯟꯗ ꯀꯜꯂꯛꯄ ꯃꯤꯅ ꯂꯥꯛꯄ ꯃꯇꯝ ꯃꯉꯣꯟꯗ ꯄꯣꯠ ꯆꯩ ꯅꯠꯇ꯭ꯔꯒ ꯍꯨꯔꯥꯟꯕ ꯂꯥꯛꯄ ꯃꯇꯝꯗ ꯃꯥꯕꯨ ꯌꯥꯅꯤꯡꯗꯦ ꯍꯥꯏꯅ ꯂꯥꯛꯄ ꯃꯇꯝꯗ ꯍꯥꯠꯀꯦ ꯍꯥꯏꯅ ꯍꯣꯠꯅꯕ ꯃꯇꯝꯗ ꯑꯦꯅꯤ ꯁꯥꯎꯟ ꯅꯠꯇ꯭ꯔꯒ ꯊꯣꯡ ꯍꯥꯡꯕ ꯃꯇꯝꯗ ꯃꯥꯅ ꯃꯊꯟꯗ ꯃꯥꯅ ꯇꯥꯕ ꯐꯪꯍꯧꯒꯅꯤ ꯀꯔꯤꯒꯨꯝꯕ ꯇꯥꯕꯒꯤ ꯃꯥꯒꯤ ꯑꯗꯨꯒꯤ ꯇꯥꯕꯒꯤ ꯃꯉꯣꯟꯗ ꯂꯩꯇ꯭ꯔꯗꯤ ꯃꯥꯅ ꯃꯥꯔꯁꯦꯜ ꯑꯥꯔꯠ ꯑꯣꯏꯔꯁꯨ ꯃꯥꯒꯤ ꯂꯦꯁꯟꯅꯤꯡꯁꯤꯡ ꯑꯗꯨꯒꯤ ꯇꯝꯗ꯭ꯔꯗꯤ ꯇꯥꯕꯒꯤ ꯅꯥꯁꯤꯡ ꯑꯗꯨꯒꯤ ꯇꯝꯗ꯭ꯔꯗꯤ ꯃꯉꯣꯟꯗ ꯍꯦꯟꯅ ꯑꯋꯥꯕ ꯄꯤꯒꯅꯤ ꯑꯗꯨꯒꯤ ꯑꯗꯨꯒꯤ ꯃꯥꯔꯁꯦꯜ ꯑꯥꯔꯠ ꯇꯝꯕ ꯃꯤꯁꯤꯡꯗꯣ ꯂꯣꯏꯃꯛ ꯕꯣꯗꯤ ꯑꯗꯨꯒ ꯃꯦꯟꯇꯦꯜꯂꯤ ꯑꯗꯨꯒ ꯐꯤꯖꯤꯀꯦꯜꯂꯤꯁꯤꯡꯁꯤ ꯂꯣꯏꯅꯃꯛ ꯐꯤꯠ ꯂꯣꯏꯅꯃꯛ ꯑꯣꯏ ꯀꯔꯤꯒꯨꯝꯕ ꯃꯣꯏꯒꯤ ꯑꯗꯨꯒ ꯃꯣꯏꯅ ꯃꯥꯔꯁꯦꯜ ꯑꯥꯔꯠ ꯇꯝꯕ ꯃꯤꯁꯤꯡ ꯆꯥꯕ ꯊꯛꯄ ꯃꯇꯝꯗ ꯃꯣꯏꯁꯤꯡꯅ ꯆꯥꯅꯤꯡꯏ ꯍꯥꯏꯔꯒ ꯄꯨꯡꯆꯥ ꯆꯥꯗꯦ ꯃꯣꯏꯅ ꯃꯣꯏꯅ ꯆꯥꯕ ꯃꯇꯝꯗ ꯁꯤ ꯆꯥꯗ꯭ꯔꯗꯤ ꯃꯣꯏꯅ ꯕꯦꯂꯦꯟꯁ ꯗꯥꯏꯠ ꯍꯥꯏꯅ ꯔꯤꯒꯨꯂꯔ ꯑꯣꯏꯅ ꯆꯥꯏ ꯀꯔꯤꯒꯨꯝꯕ ꯃꯣꯏꯅ ꯆꯥꯕ ꯃꯇꯝꯗ ꯑꯋꯥꯔ ꯗꯥꯏꯠꯇ ꯆꯥꯕ ꯃꯇꯝꯗ ꯍꯦꯟꯅ ꯃꯣꯏꯒꯤ ꯍꯛꯆꯥꯡꯗ ꯑꯋꯥꯕ ꯄꯤꯒꯅꯤ ꯍꯥꯏꯅ ꯂꯣꯏꯅꯃꯛ ꯈꯪꯏ ꯑꯗꯨꯅ ꯃꯣꯏꯒꯤ ꯍꯛꯆꯥꯡꯁꯤꯡꯗ ꯃꯣꯏꯅ ꯆꯥꯕ ꯃꯇꯝꯗ ꯍꯦꯟꯅ ꯃꯣꯏꯉꯣꯟꯗ ꯑꯋꯥꯁꯤꯡꯗꯣ ꯄꯤꯍꯟꯗꯅꯤꯉꯥꯏ ꯃꯣꯏꯅ ꯍꯛꯆꯥꯡꯁꯤꯡꯁꯦ ꯐꯤꯖꯤꯀꯦꯜꯂꯤꯁꯤꯡꯁꯦ ꯐꯤꯠꯇ ꯂꯩꯅꯉꯥꯏ ꯆꯥꯕ ꯃꯇꯝꯗ ꯁꯤ ꯃꯣꯏꯁꯤꯡꯅ ꯌꯥꯝꯅ ꯔꯤꯒꯨꯂꯔ ꯑꯣꯏꯅ ꯃꯣꯏꯒꯤ ꯗꯥꯏꯠꯁꯤꯡꯁꯨ ꯁꯦꯜꯐꯇ ꯆꯥꯡ ꯅꯥꯏꯅ ꯆꯥꯏ ꯃꯣꯏꯁꯤꯡꯅ ꯑꯗꯨꯒ ꯃꯥꯔꯁꯦꯜ ꯑꯥꯔꯠ ꯇꯝꯕ ꯃꯤꯁꯤꯡꯅꯗꯤ ꯃꯤꯁꯤꯡꯕꯨ ꯏꯀꯥꯏ ꯈꯨꯝꯅꯕ ꯌꯥꯝ ꯎꯠꯂꯤ ꯃꯥꯔꯁꯦꯜ ꯑꯥꯔꯠ ꯇꯝꯃꯤ ꯍꯥꯏꯔꯒ ꯃꯤꯉꯣꯟꯗ ꯃꯤꯉꯣꯟꯗ ꯈꯠꯅꯕ ꯍꯧꯕ ꯂꯩꯇꯦ ꯃꯣꯏꯁꯤꯡꯅ ꯏꯀꯥꯏ ꯈꯨꯝꯅꯕ ꯑꯣꯏꯅ ꯃꯤꯉꯣꯟꯗꯁꯨ ꯌꯥꯝꯅ ꯔꯦꯁꯄꯦꯛ ꯎꯠꯂꯤ